ꯑꯩꯈꯣꯏ ꯐꯦꯃꯂꯤ ꯃꯤ ꯃꯔꯤ ꯃꯉꯥꯃꯨꯛ ꯂꯝ ꯀꯣꯏꯕ ꯆꯠꯀꯗꯕꯅꯦ ꯌꯥꯝ ꯌꯥꯝꯅ ꯄꯪꯂꯥꯞ ꯂꯥꯞꯇꯕꯤꯗ ꯑꯗꯣ ꯃꯃꯥꯡꯗ ꯁꯥꯏꯅ ꯀꯦꯕꯀꯨꯝꯕ ꯀꯥꯔꯒꯨꯝꯕ ꯕꯨꯛ ꯇꯧꯔꯒ ꯆꯠꯄ ꯈꯣꯠꯄꯁꯨ ꯑꯃꯧ ꯌꯥꯎꯈꯤꯗ꯭ꯔꯤ ꯑꯗꯨ ꯁꯤꯗ ꯍꯥꯏ ꯀꯥꯟꯗ ꯃꯤ ꯃꯔꯤ ꯆꯟꯕ ꯇꯔꯨꯛ ꯆꯟꯕꯁꯨ ꯂꯩꯃꯥꯜꯂꯦ ꯀꯥꯔꯁꯦ ꯑꯗꯨ ꯃꯃꯥꯡꯗ ꯕꯨꯛꯁꯨ ꯑꯃꯧ ꯇꯧꯈꯤꯗ꯭ꯔꯤꯃꯤꯅ ꯑꯁꯤ ꯃꯔꯤ ꯆꯟꯕ ꯃꯆꯥꯁꯤꯅ ꯃꯃꯜ ꯀꯌꯥ ꯂꯧꯔꯤꯅꯣ ꯑꯗꯨꯒ ꯑꯁꯤ ꯇꯔꯨꯛ ꯆꯟꯕ ꯈꯔ ꯆꯥꯎꯕꯁꯤꯅ ꯀꯌꯥ ꯂꯧꯔꯤꯅꯣꯁꯨ ꯈꯪꯗ꯭ꯔꯦ ꯑꯗꯨ ꯈꯔ ꯑꯝꯇ ꯍꯥꯏꯕꯤꯔꯛꯎꯅꯦ ꯑꯁꯤꯁꯦ ꯃꯔꯤꯒ ꯃꯔꯤ ꯆꯟꯕꯁꯤꯒ ꯃꯉꯥ ꯆꯟꯕ ꯑꯆꯧꯕꯁꯤꯒ ꯃꯆꯥꯁꯤꯒ ꯃꯣꯏ ꯃꯃꯜꯁꯦ ꯆꯞ ꯃꯥꯟꯅꯗꯣꯏꯔ ꯅꯠꯇ꯭ꯔꯒꯅ ꯀꯥꯔ ꯑꯃ ꯂꯧꯕꯗꯣ ꯑꯗꯨ ꯆꯞ ꯃꯥꯟꯅꯗꯣꯏꯔ ꯅꯠꯇꯔꯒꯅ ꯍꯦꯟꯗꯣꯛꯇꯣꯏꯔꯕ ꯑꯆꯧꯕꯁꯤꯅ ꯈꯔ ꯈꯔ ꯃꯃꯟ ꯆꯥꯎꯅ ꯍꯥꯏꯗꯣꯏꯔ ꯃꯆꯥꯁꯤꯅ ꯈꯔ ꯄꯤꯛꯇꯣꯏꯔ ꯃꯃꯜꯗꯨ ꯑꯝꯇ ꯍꯥꯏꯕꯤꯔꯛꯎꯅꯦ